ꯑꯥꯎ ꯃꯥꯅꯦ ꯑꯣ ꯇꯤꯛꯀꯦꯠ ꯃꯃꯜ ꯂꯨꯄꯥ ꯃꯤ ꯑꯃ ꯃꯝꯗ ꯂꯨꯄꯥ ꯌꯥꯡꯈꯩ ꯂꯧꯋꯦ ꯑꯗꯨꯒ ꯒꯥꯔꯤ ꯑꯆꯧꯕꯒꯤꯅ ꯄꯥꯔꯛ ꯇꯧꯕꯒꯤ ꯂꯨꯄꯥ ꯀꯨꯟꯊ꯭ꯔꯥ ꯑꯗꯨꯒ ꯃꯆꯥꯒꯤꯅ ꯀꯨꯟ ꯂꯩꯌꯦ ꯂꯩꯌꯦ ꯑꯥꯎ ꯂꯩꯌꯦ ꯃꯅꯥ ꯃꯁꯤꯡ ꯀꯩꯀꯩ ꯂꯣꯏꯅ ꯐꯪꯏ ꯃꯅꯨꯡꯗ ꯑꯗꯣ ꯃꯄꯥꯟꯗꯒꯤꯗꯤ ꯄꯨꯁꯤꯜꯂꯛꯄ ꯌꯥꯗꯦ ꯃꯅꯨꯡꯗ ꯂꯣꯏꯅ ꯂꯩ ꯇꯥꯏꯃꯤꯡꯁꯦ ꯑꯌꯨꯛꯀꯤ ꯄꯨꯡ ꯇꯔꯨꯛꯇꯒꯤꯅ ꯅꯨꯡꯃꯤꯗꯥꯡ ꯋꯥꯏꯔꯝꯒꯤ ꯄꯨꯡ ꯃꯉꯥ ꯐꯥꯎꯕ ꯍꯥꯡꯏ ꯁꯨꯇꯤ ꯂꯣꯟꯕ ꯍꯥꯏꯁꯦ ꯏꯔꯥꯡꯒꯨꯝꯕ ꯀꯩꯒꯨꯝꯕ ꯊꯣꯛꯑꯀꯥꯟꯗꯗ ꯈꯛ ꯂꯣꯜꯂꯦ ꯑꯗꯨꯒ ꯑꯇꯩ ꯃꯇꯝꯗꯗꯤ ꯂꯣꯟꯗꯦꯗ

ꯍꯣꯏ ꯍꯣꯏ